ꯇ꯭ꯋꯦꯟꯇꯤ ꯐꯥꯏꯚ ꯐꯦꯕꯋꯥꯔꯤ ꯇꯨ ꯊꯥꯎꯖꯟ ꯇ꯭ꯋꯦꯟꯇꯤ ꯅꯥꯏꯟ ꯖꯅꯋꯥꯔꯤ ꯅꯥꯏꯟꯇꯤꯟ ꯅꯥꯏꯟꯇꯤ ꯐꯥꯏꯚ ꯇ꯭ꯋꯦꯜꯐ ꯑꯣꯛꯇꯣꯕꯔ ꯇꯨ ꯊꯥꯎꯖꯟ ꯁꯕꯦꯟ ꯁꯦꯞꯇꯦꯝꯕꯔ ꯇꯨ ꯊꯥꯎꯖꯟ ꯐꯥꯏꯚ ꯐꯣꯔ ꯃꯥꯔꯆ ꯇꯨ ꯊꯥꯎꯖꯟ ꯐꯣꯔ